ꯌꯥꯝ ꯊꯨꯅꯁꯨ ꯂꯥꯛꯑꯦ ꯑꯥꯃꯥꯖꯣꯟꯗꯒꯤ ꯀꯛꯆꯕꯅꯤ ꯏꯁꯄꯤꯠꯁꯨ ꯌꯥꯝ ꯊꯧꯕ ꯍꯥꯏꯇꯥꯔꯦ ꯄꯣꯠꯁꯤ ꯁꯤꯖꯤꯟꯅꯕꯗ ꯌꯥꯝ ꯅꯨꯡꯉꯥꯏ ꯃꯁꯤꯅ ꯑꯩꯈꯣꯏ ꯃꯤ ꯌꯥꯝꯅ ꯁꯤꯖꯤꯟꯅꯕꯗ ꯃꯤ ꯌꯥꯝꯃꯒꯁꯨ ꯃꯉꯣꯟꯗꯗꯤ ꯅꯨꯡꯉꯥꯏꯇꯕ ꯀꯔꯤꯁꯨ ꯂꯩꯇ꯭ꯔꯦ ꯃꯤꯇꯔ ꯃꯤꯇꯔ ꯀꯨꯟꯃꯨꯛꯀꯤ ꯃꯌꯥꯗꯤ ꯑꯗꯨꯝ ꯐꯖꯅ ꯁꯤꯖꯤꯟꯅꯕ ꯌꯨꯖ ꯇꯧꯕ ꯌꯥꯏ ꯍꯥꯏꯇꯥꯔꯦ ꯑꯗꯨꯅ ꯃꯁꯤ ꯄꯣꯠꯁꯤ ꯑꯩꯒꯤ ꯑꯣꯏꯅꯗꯤ ꯌꯥꯝ ꯅꯨꯡꯉꯥꯏꯖꯔꯦ